ꯍꯂꯣ ꯑꯧ ꯃꯥꯅꯦ ꯑꯣ ꯌꯥꯏꯌꯦ ꯌꯥꯏꯌꯦ ꯂꯩꯕꯤꯌꯣ ꯑꯧ ꯌꯥꯎꯋꯦ ꯐꯤꯔꯣꯟꯁꯨ ꯑꯗꯨꯝ ꯂꯩꯌꯦ ꯑꯧ ꯌꯥꯅꯤ ꯑꯣ ꯑꯣ ꯌꯥꯅꯤ ꯌꯥꯅꯤ ꯑꯦꯛꯁ ꯑꯦꯛꯁ ꯑꯦꯜꯗꯣ ꯂꯩ ꯄ꯭ꯔꯥꯏꯁꯁꯦ ꯑꯩꯈꯣꯏ ꯁꯤꯒꯤ ꯃꯣꯜꯁꯤꯒꯤ ꯑꯣꯏꯅ ꯑꯩꯈꯣꯏꯒꯤ ꯄ꯭ꯔꯥꯏꯁꯁꯦ ꯈꯔ ꯑꯗꯨꯝ ꯑꯣꯐꯔ ꯑꯣꯏꯖꯩꯌꯦꯀꯣ ꯑꯩꯈꯣꯏꯒꯤ ꯆꯥꯇ꯭ꯔꯨꯛ ꯄꯤꯕ ꯄꯣꯠꯁꯦ ꯑꯩꯈꯣꯏꯅ ꯆꯥꯝꯃꯉꯥ ꯊꯥꯕ ꯑꯗꯩꯗꯤ ꯆꯥꯇ꯭ꯔꯦꯠ ꯄꯤꯕ ꯄꯣꯠꯁꯦ ꯆꯥꯇ꯭ꯔꯨꯛ ꯊꯥꯕ ꯑꯗꯨꯃꯥꯏ ꯇꯧꯖꯩ ꯑꯗꯣ ꯖꯣꯀꯤꯡꯁꯦ ꯍꯧꯖꯤꯛꯀꯥꯟꯁꯦ ꯑꯩꯈꯣꯏ ꯆꯥꯝꯃꯉꯥꯒꯤ ꯔꯦꯠꯇ ꯂꯣꯏ ꯂꯩꯌꯦ ꯑꯧ ꯆꯥꯝꯃꯉꯥꯒꯤ ꯔꯦꯠꯇ ꯂꯣꯏ ꯂꯩꯌꯦ ꯑꯣꯐꯔꯁꯦ ꯇꯦꯟ ꯑꯣꯐ ꯑꯗꯨꯃꯥꯏꯅ ꯍꯥꯏ ꯇꯥꯔꯦꯅꯦ ꯃꯣꯏꯁꯦ

ꯍꯣꯏ ꯖꯣꯀꯤꯡꯁꯦ ꯆꯥꯝꯃꯉꯥ ꯆꯥꯝꯃꯉꯥꯗ ꯍꯧꯖꯤꯛ ꯐꯥꯎꯗꯤ ꯆꯥꯝꯃꯉꯥ ꯆꯥꯝꯃꯉꯥꯗ ꯂꯩꯔꯤꯌꯦ ꯁꯤꯗꯒꯤ ꯃꯃꯜ ꯑꯞꯒ꯭ꯔꯦꯠ ꯇꯧꯔꯛꯄ ꯌꯥꯏ ꯑꯗꯣ ꯃꯣꯏꯒꯤ ꯃꯃꯟꯕꯨꯗꯤ ꯑꯩꯈꯣꯏꯅ ꯆꯥꯇ꯭ꯔꯨꯛ ꯆꯥꯇ꯭ꯔꯨꯛ ꯆꯥꯇ꯭ꯔꯦꯠ ꯆꯥꯇ꯭ꯔꯦꯠ ꯑꯗꯨꯃꯥꯏꯅ ꯄꯤꯌꯦꯕꯀꯣ ꯑꯗꯣ ꯑꯩꯈꯣꯏꯅ ꯍꯟꯗ꯭ꯔꯦꯠ ꯍꯟꯗ꯭ꯔꯦꯠꯃꯨꯛꯀꯤ ꯆꯥꯡꯁꯦ ꯑꯣꯐ ꯑꯣꯏꯊꯣꯛꯑꯀꯥꯟꯗ ꯊꯥꯗꯣꯛꯄ ꯐꯨꯔꯤꯠꯁꯦ ꯑꯅꯤ ꯂꯧꯒꯦ ꯍꯥꯏꯕ꯭ꯔꯣ ꯑꯃꯇꯪ ꯍꯥꯏꯕ꯭ꯔꯣ ꯑꯣ ꯑꯅꯤ ꯂꯧ ꯇꯥꯔꯒꯗꯤ ꯖꯣꯀꯤꯡꯁꯦ ꯂꯤꯁꯤꯡ ꯑꯃ ꯂꯥꯛꯑꯅꯤꯌꯦ ꯆꯥꯝꯃꯉꯥ ꯆꯥꯝꯃꯉꯥꯅꯤꯅ

ꯌꯥꯅꯤ ꯑꯉꯥꯡ ꯈꯪꯒꯥꯎꯁꯨ ꯂꯩꯖꯩ

ꯑꯧ ꯌꯥꯅꯤ ꯑꯗꯨ ꯂꯧꯕꯤꯌꯣ ꯑꯩꯈꯣꯏꯒꯤ ꯁꯤꯗꯩꯁꯤꯗ ꯑꯗꯨꯝ ꯃꯈꯜ ꯃꯈꯥ ꯑꯉꯥꯡꯒꯤ ꯈꯣꯡꯎꯞ ꯀꯩꯀꯩꯁꯨ ꯑꯗꯨꯝ ꯌꯥꯎꯋꯦ ꯑꯗꯨ ꯃꯥꯒꯤ ꯃꯥꯒꯤ ꯀꯩꯅꯣꯗꯨꯒꯤ ꯃꯇꯨꯡꯏꯟꯅ ꯑꯗꯨꯝ ꯂꯧꯕ ꯌꯥꯏ ꯀꯩꯁꯨ ꯀꯥꯏꯗꯦ ꯄ꯭ꯔꯥꯏꯁꯁꯦ ꯑꯉꯥꯡꯒꯤꯁꯤꯅ ꯑꯩꯈꯣꯏ ꯆꯍꯨꯝ ꯆꯍꯨꯝꯃꯨꯛꯇ ꯊꯝꯖꯔꯦ ꯑꯉꯥꯡꯒꯤꯁꯤꯗꯤ ꯊꯣꯏꯗꯣꯛꯄ ꯑꯉꯥꯡꯒꯤꯗꯗꯤ ꯑꯣꯐꯔ ꯊꯝꯖꯗꯔꯦ ꯑꯗꯨꯀꯥꯟꯗ ꯑꯩꯈꯣꯏ ꯑꯍꯟ ꯈꯔ ꯑꯍꯟ ꯑꯣꯏꯕ ꯈꯔ ꯁꯥꯏꯖ ꯈꯔ ꯆꯥꯎꯕ ꯃꯃꯜ ꯈꯔ ꯋꯥꯡꯕ ꯀꯥꯡꯕꯨꯁꯤꯗ ꯊꯝꯖꯕꯅꯦꯕꯀꯣ ꯑꯗꯣ ꯑꯉꯥꯡ ꯃꯆꯥ ꯀꯥꯡꯕꯨꯒꯤꯗꯗꯤ ꯑꯩꯈꯣꯏ ꯌꯥꯝ ꯀꯟꯅ ꯑꯣꯐꯔ ꯊꯝꯖꯗ꯭ꯔꯦ ꯑꯗꯨ ꯁꯣꯝ ꯑꯧ ꯍꯩ ꯔꯥꯒꯤꯁꯨ ꯁꯥꯏꯠ ꯑꯃꯗꯤ ꯂꯩꯌꯦ ꯑꯗꯨ ꯁꯣꯝꯅ ꯄꯥꯝꯕꯤꯕꯗꯣ ꯍꯥꯏꯕꯤꯔꯛꯑꯣ ꯒ꯭ꯔꯣꯁꯔꯤꯒꯤ ꯄꯣꯠꯁꯨ ꯂꯧꯒꯦ ꯍꯥꯏꯕꯤꯔꯝꯗꯥꯏ ꯁꯣꯝꯁꯦ ꯎꯝ ꯑꯧ ꯑꯣ ꯃꯦꯡꯒꯣ ꯑꯦꯄꯜ ꯂꯣꯏ ꯁꯨꯅ ꯂꯩꯌꯦ ꯑꯣꯔꯦꯟꯁ ꯑꯗꯩꯗꯤ ꯄꯄꯌꯥ ꯑꯗꯩꯗꯤ ꯏꯁꯇ꯭ꯔꯣꯕꯦꯔꯤ ꯑꯩꯈꯣꯏ ꯑꯗꯣꯝꯅ ꯄꯥꯝꯕꯤꯕ ꯃꯈꯜ ꯃꯈꯜ ꯑꯗꯨꯝ ꯍꯥꯏꯕꯤꯔꯛꯑꯣ

ꯗ꯭ꯔꯦꯒꯣꯟ ꯐ꯭ꯔꯨꯠꯁꯤꯅ ꯇꯨ ꯐꯤꯞꯇꯤ ꯂꯩꯌꯦ ꯑꯗꯒꯤ ꯃꯦꯡꯒꯣꯁꯤꯅ ꯇꯨ ꯍꯟꯗ꯭ꯔꯦꯠ ꯂꯩꯌꯦ ꯍꯣꯏ ꯃꯦꯡꯒꯣꯁꯤꯅ ꯇꯨ ꯑꯦꯄꯜꯁꯤꯅ ꯑꯦꯄꯜꯁꯨ ꯇꯨ ꯍꯟꯗ꯭ꯔꯦꯠ ꯂꯩꯌꯦ ꯑꯦꯄꯜꯒ ꯃꯦꯡꯒꯣꯒꯗꯤ ꯃꯥꯟꯅꯩ

ꯀꯩꯅꯣꯅꯤ ꯗ꯭ꯔꯦꯒꯣꯟ ꯐ꯭ꯔꯨꯠꯁꯤꯅꯅꯦ ꯑꯩꯈꯣꯏ ꯇꯨ ꯐꯤꯞꯇꯤꯗꯤ ꯂꯩꯖꯩꯌꯦꯕꯀꯣ ꯑꯗꯣ ꯑꯗꯣꯝꯅ ꯈꯔ ꯌꯥꯝꯅ ꯂꯧꯒꯦ ꯍꯥꯏꯔꯒꯗꯤ ꯑꯩ ꯈꯔ ꯑꯗꯨꯝ ꯌꯦꯡꯖꯒꯦ ꯌꯥꯅꯤ ꯗ꯭ꯔꯦꯒꯣꯟ ꯐ꯭ꯔꯨꯠꯁꯦ ꯀꯦ ꯖꯤ ꯃꯉꯥ ꯂꯧꯖꯔꯒꯦꯕ ꯑꯣ ꯀꯦ ꯖꯤ ꯃꯉꯥ ꯂꯧꯔꯒꯗꯤ ꯑꯩꯁꯦ ꯋꯥꯟ ꯐꯤꯞꯇꯤ ꯑꯗꯨꯃꯥꯏ ꯇꯥꯖꯔꯒꯦ ꯍꯣꯏ ꯌꯥꯅꯤ ꯑꯗꯨꯝ ꯀꯦ ꯖꯤ ꯑꯃꯒꯤ ꯆꯥꯡꯗ ꯑꯗꯨꯝ ꯇꯥꯊꯣꯛꯑꯁꯨ ꯑꯗꯨꯝ ꯌꯥꯅꯤ

ꯑꯣ ꯌꯥꯏꯌꯦ ꯌꯥꯏꯌꯦ ꯑꯂꯨ ꯂꯩ ꯑꯗꯩꯗꯤ ꯍꯋꯥꯏ ꯍꯋꯥꯏ ꯆꯅꯥ ꯂꯩ ꯍꯋꯥꯏ ꯃꯪꯒꯜ ꯂꯩ ꯑꯗꯒꯤ ꯍꯋꯥꯏ ꯀꯪꯇꯛ ꯂꯩ ꯍꯋꯥꯏ ꯃꯨꯛꯁꯣꯔꯤ ꯂꯩ ꯁꯒꯣꯜ ꯍꯋꯥꯏ ꯂꯩ ꯁꯤ ꯃꯌꯥꯝꯁꯦ ꯂꯩ ꯕꯗꯥꯝꯁꯨ ꯌꯥꯎꯖꯔꯤ ꯂꯩꯌꯦ ꯂꯩꯌꯦ ꯇꯤꯜꯍꯧꯒ ꯆꯅꯝꯒꯁꯨ ꯂꯩꯖꯩꯌꯦ ꯑꯣ ꯌꯥꯏꯌꯦ ꯌꯥꯏꯌꯦ ꯇꯤꯜꯍꯧꯅꯅꯦ ꯌꯥꯅꯤ ꯍꯥꯏꯕꯤꯌꯨ

ꯑꯣ ꯌꯥꯏꯌꯦ ꯌꯥꯏꯌꯦ ꯂꯩꯌꯦ ꯂꯩꯌꯦ ꯃꯣꯏ ꯑꯧ ꯌꯥꯏꯉꯪ ꯃꯣꯏꯒꯤ ꯄꯦꯀꯦꯠꯀꯤꯗꯣ ꯄꯦꯀꯦꯠꯀꯤ ꯃꯣꯏꯒꯤ ꯂꯥꯛꯄꯗꯣ ꯂꯩꯌꯦ ꯄꯦꯀꯦꯠꯇ ꯃꯣꯏꯁꯦ ꯊꯔꯇꯤ ꯄꯤꯕꯗꯒꯤꯅ ꯇꯨ ꯐꯤꯞꯇꯤ ꯄꯤꯕꯐꯥꯎ ꯂꯩꯌꯦ ꯑꯣ ꯌꯥꯏꯌꯦ ꯌꯥꯏꯌꯦ ꯑꯗꯨꯁꯨ ꯂꯧꯕꯤꯌꯨ ꯑꯂꯨꯁꯤ ꯍꯧꯖꯤꯛ ꯃꯇꯝ ꯑꯣꯏꯔꯛꯄꯒꯤ ꯈꯔ ꯍꯣꯡꯇꯣꯛꯄꯒꯤ ꯃꯥꯁꯦ ꯑꯩꯈꯣꯏꯒꯤ ꯋꯥꯟ ꯍꯟꯗ꯭ꯔꯦꯠꯇ ꯀꯦ ꯖꯤ ꯃꯔꯤ ꯊꯝꯖꯩꯌꯦ ꯇ꯭ꯋꯦꯟꯇꯤ ꯐꯥꯏꯚ ꯀꯦ ꯖꯤ ꯑꯥꯎ ꯀꯦ ꯖꯤꯗ ꯇ꯭ꯋꯦꯟꯇꯤ ꯐꯥꯏꯚ ꯇ꯭ꯋꯦꯟꯇꯤ ꯐꯥꯏꯚ ꯁꯥꯔꯒ ꯑꯗꯨꯃꯥꯏꯅ ꯁꯣꯝꯒꯤꯁꯦ ꯁꯨꯃꯥꯏꯅ ꯇꯧꯕꯤꯔꯣ ꯀꯦ ꯖꯤ ꯑꯂꯨꯁꯦ ꯀꯦ ꯖꯤ ꯃꯔꯤꯗꯪ ꯂꯧꯕꯤꯔꯣ ꯍꯥꯏꯕꯗꯤ ꯄꯩꯁꯥ ꯐꯔꯛ ꯇꯥꯗꯅꯕꯒꯤ ꯑꯥ ꯑꯗꯨꯃꯥꯏꯅ ꯇꯧꯔꯁꯦ ꯌꯥꯅꯤ ꯍꯌꯦꯡ ꯑꯌꯨꯛ ꯄꯨꯡ ꯃꯥꯄꯟ ꯅꯪꯅꯕ ꯂꯧ ꯂꯥꯛꯑꯁꯨ ꯑꯩꯈꯣꯏ ꯑꯌꯨꯛ ꯄꯨꯡ ꯇꯔꯦꯠ ꯇꯔꯨꯛ ꯃꯈꯥꯏ ꯇꯔꯦꯠ ꯁ꯭ꯋꯥꯏꯗꯒꯤ ꯗꯨꯀꯥꯟ ꯊꯣꯡ ꯍꯥꯡꯖꯩꯑꯕꯀꯣ ꯍꯥꯏꯕꯗꯤ ꯒ꯭ꯔꯣꯁꯔꯤ ꯑꯣꯏꯕꯅꯤꯅ ꯃꯌꯥꯝꯁꯦ ꯑꯌꯨꯛꯀꯤ ꯑꯣꯏꯕ ꯗꯔꯀꯥꯔ ꯂꯩꯔꯛꯄ ꯄꯣꯠꯁꯨ ꯑꯗꯨꯝ ꯄꯥꯝꯅꯕ ꯌꯥꯎꯕꯅꯤꯅ ꯑꯩꯈꯣꯏꯅ ꯗꯨꯀꯥꯟ ꯊꯣꯡꯁꯦ ꯈꯔ ꯉꯟꯅ ꯍꯥꯡꯕ ꯑꯗꯒꯤꯗꯤ ꯂꯣꯟꯕ ꯃꯇꯝꯗꯅ ꯅꯨꯡꯗꯥꯡꯒꯤ ꯄꯨꯡ ꯇꯔꯦꯠ ꯅꯤꯄꯥꯟ ꯁ꯭ꯋꯥꯏꯗ ꯂꯣꯟꯖꯔꯦ ꯌꯥꯝ ꯒ꯭ꯔꯣꯁꯔꯤꯅꯤꯅ ꯌꯥꯝ ꯀꯟꯅ ꯌꯥꯅꯤ ꯌꯥꯅꯤ ꯁꯣꯝꯅ ꯁꯨꯝ ꯂꯥꯛꯄꯤꯒꯦ ꯍꯥꯏꯔꯁꯨ ꯌꯥꯅꯤ ꯑꯗꯣ ꯑꯩꯈꯣꯏꯅ ꯌꯨꯝꯗ ꯑꯗꯣꯝꯅ ꯑꯄꯥꯝꯕꯁꯤꯡꯗꯣ ꯑꯣꯔꯗꯔ ꯇꯧꯕꯤꯔꯛꯑꯕꯅꯤꯅ ꯑꯣꯔꯗꯔ ꯇꯧꯁꯤꯜꯂꯒ ꯑꯗꯨꯝ ꯌꯨꯝꯗ ꯊꯤꯜꯂꯛꯑꯁꯨ ꯀꯩꯁꯨ ꯀꯥꯏꯗꯦ ꯑꯩꯈꯣꯏꯁꯨ ꯗꯤꯂꯤꯚꯔꯤ ꯆꯠꯆꯩꯌꯦꯑꯕꯀꯣ ꯑꯗꯨꯝ ꯑꯩꯈꯣꯏ ꯏꯅꯥꯎꯁꯤꯡ ꯑꯉꯥꯡꯁꯤꯡ ꯑꯗꯨꯝ ꯑꯣ ꯌꯥꯅꯤ ꯌꯥꯅꯤ ꯍꯥꯏꯕꯗꯤ ꯑꯗꯣꯝꯒꯤ ꯑꯄꯥꯝꯕ ꯍꯣꯏ ꯑꯋꯥꯠ ꯑꯄꯥ ꯂꯩꯔꯝꯃꯒꯁꯨ ꯑꯗꯨꯝ ꯈꯟꯅꯤꯡꯕꯒꯤꯀꯣ ꯀꯩꯁꯨ ꯑꯀꯥꯏꯕ ꯂꯩꯇꯦ ꯑꯗꯨꯒꯤꯗꯤ ꯑꯣ ꯌꯥꯅꯤ ꯌꯥꯅꯤ ꯍꯥꯏꯗꯤ ꯄꯣꯠꯇꯨꯒꯤ ꯃꯇꯨꯡꯏꯟꯅ ꯁꯣꯝꯅ ꯑꯗꯨꯝ ꯄꯩꯁꯥꯗꯣ ꯄꯤꯕꯤꯕ ꯑꯗꯨꯝ ꯀꯩꯁꯨ ꯀꯥꯏꯗꯦ ꯍꯥꯏꯗꯤ ꯑꯇꯣꯞꯞ ꯑꯍꯦꯟꯕ ꯑꯄꯥꯝꯕ ꯌꯥꯎꯔꯛꯑꯒꯁꯨ ꯑꯩꯈꯣꯏꯒꯤ ꯍꯦꯟꯅ ꯈꯨꯗꯣꯡꯆꯥꯕꯅꯤ ꯁꯣꯝꯅ ꯄꯣꯠ ꯂꯧꯕꯤꯕꯒꯤ ꯑꯗꯨꯅ ꯁꯣꯝ ꯑꯗꯨꯝ ꯂꯧꯕꯤꯌꯨ ꯍꯣꯏ ꯍꯣꯏ